ꯑꯩꯅ ꯄꯥꯝꯕꯁꯦ ꯑꯩꯈꯣꯏ ꯁ꯭ꯋꯥꯏꯗ ꯁꯥꯟꯅꯕꯗ ꯄꯥꯝꯕꯁꯦ ꯑꯗꯨꯝ ꯀꯕꯥꯇꯤ ꯁꯥꯟꯅꯕꯁꯦ ꯑꯗꯨꯝ ꯌꯦꯡꯕ ꯄꯥꯝꯃꯦ ꯑꯗꯨꯗꯩ ꯁꯥꯟꯅꯕꯁꯨ ꯑꯗꯨꯝ ꯄꯥꯝꯃꯦ ꯑꯗꯨꯗꯨꯒ ꯑꯩꯅ ꯁꯤꯒꯤ ꯁꯥꯟꯅꯕ ꯃꯁꯥꯟꯅꯁꯦ ꯄꯥꯝꯕꯒꯤ ꯃꯔꯝꯗꯤ ꯃꯣꯏꯒꯤ ꯁꯥꯟꯅꯕꯒꯤ ꯁ꯭ꯇꯥꯏꯜꯁꯦ ꯑꯩꯅ ꯑꯉꯥꯡꯁꯤꯡꯅ ꯑꯣꯏꯔꯣ ꯑꯦꯅꯤ ꯃꯤ ꯑꯃꯅ ꯍꯦꯛꯇ ꯁꯥꯟꯅꯕ ꯃꯇꯝꯗꯁꯨ ꯌꯥꯝꯅ ꯌꯦꯡꯕꯗ ꯅꯨꯉꯥꯏꯕ ꯒꯦꯝ ꯍꯥꯏꯒꯗ꯭ꯔꯥ ꯑꯗꯨꯃꯥꯏꯅ ꯑꯣꯏꯌꯦ ꯑꯗꯨꯗꯨꯒ ꯑꯩꯅ ꯄꯥꯝꯕꯗꯤ ꯁꯤꯒꯤꯁꯦ ꯁꯥꯟꯅꯕꯗꯤ ꯀꯌꯥ ꯍꯩꯗꯤ ꯍꯩꯇꯦ ꯑꯗꯨꯗꯨꯒ ꯌꯦꯡꯕꯅ ꯍꯦꯟꯅ ꯄꯥꯝꯃꯦ ꯍꯥꯏꯇꯥꯔꯦ